ꯍꯣꯏ ꯑꯩꯈꯣꯏꯒꯤ ꯏꯅꯥꯛ ꯅꯛꯄꯗꯗꯤ ꯑꯩꯈꯣꯏꯒꯤ ꯁꯃꯨꯗ꯭ꯔꯒꯨꯝꯕꯗꯤ ꯂꯩꯇ꯭ꯔꯦ ꯑꯗꯨꯒ ꯂꯥꯏꯅꯤꯡꯐꯝꯗꯤ ꯂꯩ ꯑꯗꯨꯕꯨ ꯅꯣꯡꯃ ꯐꯥꯗꯣꯛꯁꯨ ꯑꯗꯨꯝ ꯌꯥꯎꯕ ꯌꯥꯎꯋꯤ ꯃꯟꯗꯤꯔꯗꯨ ꯌꯥꯝꯅ ꯐꯖꯕꯅꯤꯅꯀꯣ ꯑꯇꯣꯞꯄ ꯁꯨꯝ ꯀꯣꯏꯕ ꯂꯥꯛꯄ ꯀꯥꯡꯕꯨꯈꯩꯅ ꯆꯪꯉꯒ ꯑꯗꯨꯝ ꯌꯦꯡꯅꯩ ꯃꯟꯗꯤꯔꯗ ꯐꯣꯇꯣꯒ ꯀꯥꯞꯇꯅ ꯈꯣꯠꯇꯅ ꯇꯧꯔꯒ ꯑꯗꯨꯝ ꯌꯦꯡꯅꯕꯁꯨ ꯌꯥꯎꯋꯤ ꯑꯗꯨꯕꯨ ꯃꯣꯏꯒꯤ ꯂꯥꯛꯄꯒꯤ ꯃꯇꯝꯁꯤꯗꯤ ꯃꯣꯏꯅ ꯀꯣꯏꯕ ꯂꯥꯛꯄ ꯃꯇꯝꯁꯤ ꯁꯤꯒꯤ ꯃꯇꯝꯁꯤꯗ ꯂꯥꯛꯀꯅꯤ ꯍꯥꯏꯕ ꯑꯗꯨꯃꯗꯤ ꯗꯤ ꯂꯩꯇꯦ ꯃꯣꯏꯅ ꯂꯥꯛꯄ ꯃꯇꯝꯗ ꯀꯣꯛ ꯃꯟꯗꯤꯔꯗꯨꯗ ꯍꯔꯥꯎ ꯍꯔꯥꯎ ꯆꯪꯕꯤꯔꯛꯄ ꯏꯁꯣꯔꯗ ꯄꯔꯊꯅꯥ ꯈꯔ ꯇꯧꯖꯕ ꯈꯣꯠꯆꯕ ꯑꯗꯨꯃꯥꯏꯅ ꯇꯧꯋꯤ